ꯇꯣꯔꯅꯥꯃꯦꯟ ꯁꯤꯟꯕ ꯍꯥꯏꯁꯦ ꯑꯩꯈꯣꯏꯒꯤ ꯀ꯭ꯂꯕ ꯀ꯭ꯂꯕ ꯂꯩ ꯍꯥꯏꯇꯥꯔꯦ ꯑꯩꯈꯣꯏꯒꯤ ꯐꯨꯠꯕꯣꯜꯒꯤ ꯀ꯭ꯂꯕ ꯃꯌꯥꯝ ꯑꯩꯈꯣꯏꯔꯣꯝꯗ ꯂꯩ ꯑꯗꯨꯒ ꯑꯩꯈꯣꯏꯒꯤ ꯑꯇꯣꯞꯄꯁꯨ ꯃꯌꯥꯝ ꯑꯃ ꯂꯩ ꯑꯗꯨ ꯃꯐꯝ ꯃꯐꯝꯗ ꯀ꯭ꯂꯕ ꯀ꯭ꯂꯕꯁꯤꯡꯁꯤꯅ ꯁꯤꯜꯂꯛꯄ ꯍꯥꯏꯗꯤ ꯑꯦꯁꯥꯏꯗꯣꯒꯨꯝꯕ ꯑꯦꯝ ꯑꯦꯁ ꯗꯤ ꯑꯣꯒꯨꯝꯕ ꯑꯗꯒꯤ ꯑꯁꯥꯒꯨꯝꯕ ꯁꯨꯝꯕꯁꯦ ꯐꯨꯠꯕꯣꯜ ꯀ꯭ꯂꯕꯅꯦ ꯍꯥꯏꯇꯥꯔꯦ ꯑꯗꯨ ꯃꯈꯣꯏꯅ ꯁꯤꯜꯂꯛꯑꯦ ꯑꯗꯨꯒ ꯃꯣꯏꯅ ꯁꯤꯜꯂꯤꯁꯤ ꯑꯩꯈꯣꯏ ꯐꯨꯠꯕꯣꯜꯒꯤ ꯑꯣꯔ ꯑꯦꯅꯤ ꯒꯦꯝꯁꯇ ꯁꯤꯟꯕꯗ ꯃꯣꯏꯒꯤ ꯔꯨꯜꯁ ꯑꯦꯟ ꯔꯤꯒꯨꯂꯦꯁꯟ ꯍꯥꯏꯇꯥꯔꯦ ꯑꯗꯨꯒꯨꯝꯕꯗꯨ ꯔꯨꯜꯁ ꯅꯥꯏꯅ ꯆꯠꯊꯕ ꯑꯗꯒꯤ ꯃꯌꯥꯝꯅ ꯃꯅꯨꯡꯗ ꯆꯪꯗ꯭ꯔꯤꯉꯩꯒꯤ ꯄꯥꯔꯇꯤꯁꯟ ꯐꯖꯅ ꯈꯥꯕ ꯑꯗꯨꯃꯥꯏ ꯇꯧꯔꯒ ꯐꯖꯅ ꯄꯥꯡꯊꯣꯛꯏ ꯑꯗꯨꯒ ꯍꯧꯖꯤꯛꯀꯤ ꯑꯩꯈꯣꯏꯒꯤ ꯑꯩꯈꯣꯏꯅ ꯇꯧꯕ ꯃꯇꯝꯗ ꯚꯤ ꯑꯥꯏ ꯄꯤ ꯀꯧꯒꯅꯤ ꯑꯗꯒꯤ ꯑꯩꯈꯣꯏꯒꯤ ꯋꯥꯔꯗꯦꯟꯁꯤꯡꯅ ꯂꯥꯛꯑꯒ ꯐꯝꯕꯝ ꯇꯣꯉꯥꯟꯅ ꯁꯤꯠ ꯄꯤꯒꯅꯤ ꯑꯗꯨꯃꯥꯏꯅ ꯇꯧꯔꯒ ꯑꯩꯈꯣꯏꯅ ꯁ꯭ꯄꯣꯔꯠꯁꯁꯤ ꯄꯥꯡꯊꯣꯛꯏ